ꯁꯣꯁꯦꯜ ꯃꯦꯗꯤꯌꯥꯁꯦꯁꯤ ꯑꯩ ꯁꯤꯖꯤꯟꯅꯖꯔꯦ ꯐꯦꯁꯕꯨꯛ ꯁꯤꯖꯤꯟꯅꯩ ꯇ꯭ꯋꯤꯇꯔꯗꯤ ꯑꯩ ꯀꯌꯥ ꯀꯟꯅ ꯁꯤꯖꯤꯟꯅꯗꯦ ꯏꯟꯁꯇꯥꯒ꯭ꯔꯥꯝꯁꯨ ꯑꯩ ꯁꯤꯖꯤꯟꯅꯩ ꯐꯦꯁꯕꯨꯛ ꯏꯟꯁꯇꯥꯒ꯭ꯔꯥꯝꯁꯤꯗ ꯑꯩꯅ ꯍꯣꯏ ꯌꯥꯝ ꯀꯥꯟꯅꯕ ꯌꯥꯝꯅ ꯄꯥꯎꯁꯦ ꯈꯨꯗꯛ ꯈꯨꯗꯛꯇ ꯐꯪꯉꯤ ꯐ꯭ꯔꯦꯟ ꯂꯩꯌꯦ ꯑꯗꯨꯒ ꯃꯤ ꯈꯔꯅ ꯑꯉꯥꯡ ꯈꯔꯅ ꯔꯤꯜꯁ ꯁꯦꯝꯗꯅ ꯈꯣꯠꯇꯅ ꯑꯃ ꯑꯃꯁꯨ ꯇꯧꯋꯤ ꯍꯧꯖꯤꯛ ꯏꯟꯁꯇꯥꯒ꯭ꯔꯥꯝꯗ ꯇꯧꯅꯔꯤꯁꯦ ꯔꯤꯜꯁ ꯁꯦꯝꯕ ꯑꯃ ꯁꯦꯝꯕ ꯐꯣꯂꯣꯋꯔꯁ ꯌꯥꯝꯍꯟꯕ ꯑꯩꯈꯣꯏꯒꯤ ꯍꯧꯖꯤꯛ ꯐꯥꯎꯅꯔꯤꯕ ꯃꯌꯥꯝ ꯎꯔꯐꯤ ꯖꯥꯕꯦꯠ ꯑꯗꯨ ꯑꯗꯥ ꯂꯩꯔꯤ ꯃꯌꯥꯝꯁꯦ ꯃꯣꯏ ꯂꯣꯏꯅ ꯀꯩꯅꯣꯗꯒꯤ ꯉꯥꯡꯇꯅꯤ ꯏꯟꯁꯇꯥꯒ꯭ꯔꯥꯝꯗꯒꯤ ꯀꯩꯗꯒꯤ ꯉꯥꯡꯇꯅꯤ ꯃꯣꯏꯅ ꯐꯥꯎꯅꯔꯤꯁꯦ ꯑꯗꯨꯕꯨ ꯁꯣꯁꯦꯜ ꯃꯦꯗꯤꯌꯥꯁꯤ ꯄ꯭ꯂꯦꯠꯐꯣꯔꯝ ꯁꯣꯁꯦꯜ ꯃꯦꯗꯤꯌꯥ ꯄ꯭ꯂꯦꯠꯐꯣꯔꯝꯁꯤ ꯑꯥꯏ ꯋꯨꯠ ꯁꯦ ꯗꯤꯁ ꯏꯠ ꯏꯁ ꯑꯦ ꯒ꯭ꯔꯦꯠ ꯄ꯭ꯂꯦꯠꯐꯣꯔꯝ ꯑꯗꯨꯕꯨ ꯁꯤꯗ ꯌꯥꯝ ꯂꯥꯟꯅ ꯁꯤꯖꯤꯟꯅꯕ ꯀꯥꯡꯕꯨ ꯈꯔ ꯂꯩꯔꯦ ꯐꯣꯔ ꯑꯦꯛꯖꯥꯝꯄꯜ ꯅ꯭ꯌꯨꯗꯤꯇꯤ ꯑꯦꯛꯁꯄꯣꯖ ꯇꯧꯕꯀꯣ ꯅ꯭ꯌꯨꯗꯤꯇꯤ ꯑꯦꯛꯁꯄꯣꯖ ꯇꯧꯕ ꯑꯣꯡꯂꯤ ꯐꯦꯟꯁꯀꯤ ꯃꯣꯏꯅ ꯑꯗꯨꯗ ꯑꯦꯗꯚꯔꯇꯤꯖꯃꯦꯟꯠ ꯄꯤꯕ ꯑꯗꯨꯒꯨꯝꯕꯗꯨꯅꯤ ꯑꯩꯅ ꯄꯥꯝꯗ꯭ꯔꯤꯁꯦ ꯑꯣꯡꯂꯤ ꯐꯦꯟꯁꯀꯤ ꯄꯤꯊꯣꯛꯄ ꯑꯗꯨꯒꯤ ꯇꯧꯕ ꯅꯣꯠ ꯏꯟ ꯏꯟꯁꯇꯥꯒ꯭ꯔꯥꯝ ꯅꯣꯠ ꯏꯟ ꯐꯦꯁꯕꯨꯛ ꯁꯣꯔꯤ ꯏꯟꯁꯇꯥꯒ꯭ꯔꯥꯝꯁꯤꯗ ꯑꯣꯡꯂꯤ ꯐꯦꯟꯁꯀꯤ ꯇꯧꯕ ꯑꯃ ꯑꯃ ꯇꯧꯕ ꯅ꯭ꯌꯨꯗꯤꯇꯤ ꯅ꯭ꯌꯨꯗꯤꯇꯤꯒꯤ ꯃꯣꯏꯒꯤ ꯇꯧꯔꯛꯄ ꯈꯔ ꯌꯥꯎꯔꯛꯄꯁꯦ ꯑꯁꯤ ꯌꯥꯝ ꯅꯨꯡꯉꯥꯏꯖꯗꯦ ꯑꯗꯨ ꯑꯩ ꯁꯣꯁꯦꯜ ꯃꯦꯗꯤꯌꯥꯗ ꯐꯣꯔ ꯑꯕꯥꯎꯠ ꯑꯩꯁꯤꯗꯤ ꯏꯁꯥꯒꯤ ꯊꯕꯛ ꯇꯧꯖꯕꯅꯤꯅ ꯄ꯭ꯔꯥꯏꯚꯦꯠ ꯖꯣꯕ ꯑꯩ ꯏꯁꯥꯒꯤ ꯇꯧꯋꯤ ꯑꯗꯨꯅ ꯁꯣꯁꯦꯜ ꯃꯦꯗꯤꯌꯥꯁꯤ ꯑꯩ ꯌꯥꯝ ꯊꯣꯏꯅꯗꯤ ꯄꯥꯏꯕꯗꯤ ꯑꯣꯏꯗꯦ ꯁꯣꯁꯦꯜ ꯃꯦꯗꯤꯌꯥꯁꯦ ꯑꯩ ꯅꯣꯡꯃꯗ ꯑꯗꯨꯝ ꯇꯨ ꯑꯥꯋꯔꯁꯀꯨꯝꯕ ꯀꯩꯒꯨꯝꯕ ꯑꯩꯈꯣꯏꯒꯤ ꯐꯅꯤ ꯔꯤꯜꯒꯨꯝꯕ ꯂꯩꯗꯅ ꯑꯗꯨꯒꯨꯝꯕꯗꯤ ꯌꯦꯡꯉꯒ ꯁꯨꯝ ꯉꯥꯛꯇꯪ ꯃꯇꯝ ꯂꯦꯜꯂꯤ ꯉꯥꯛꯇꯪ ꯅꯣꯡꯊꯣꯛꯏ ꯑꯗꯨꯃꯥꯏꯅ ꯇꯧꯋꯦ ꯑꯩ ꯑꯗꯨꯛ ꯀꯟꯅ ꯀꯩꯅꯣ ꯇꯧꯗꯦ ꯏꯟꯇ꯭ꯔꯦꯁ ꯂꯧꯁꯤꯜꯂꯨꯗꯦ ꯁꯣꯁꯦꯜ ꯃꯦꯗꯤꯌꯥꯗꯗꯤ